ꯍꯦꯜꯂꯣ ꯏꯇꯥꯎ ꯀꯝꯗꯧꯕ ꯑꯁ ꯁꯥꯒ ꯁꯥꯕꯅꯦ ꯀꯣꯛꯄꯨ ꯉꯥꯎꯑꯦꯗ ꯏꯇꯥꯎ ꯁꯥꯕꯁꯤꯗꯅꯦ ꯇꯔꯕꯨꯁ ꯈꯔ ꯆꯥꯔꯒ ꯑꯗꯨꯝ ꯂꯩꯔꯤꯑꯦ ꯀꯨꯏꯔꯦꯅꯦ ꯊꯣꯛꯇꯕ ꯀꯨꯏꯔꯦꯅꯦ ꯀꯣꯏꯊꯣꯛꯎꯁꯦ ꯍꯥꯏꯔꯣ ꯀꯩꯅꯣꯒꯤꯗꯣ ꯁꯤ ꯇꯦꯛꯅꯧꯄꯜꯒꯤꯗꯣ ꯅꯛꯁꯨ ꯅꯛꯏ ꯂꯝꯕꯤꯁꯨ ꯅꯨꯡꯉꯥꯏꯔꯦ ꯍꯥꯏꯕꯅꯦ ꯍꯥꯏꯐꯦꯠ ꯐꯠ ꯀꯞꯊꯣꯛꯎꯁꯤ ꯀꯩꯅꯣ ꯌꯥꯏ ꯀꯩꯅꯣ ꯑꯩꯗꯤ ꯅꯉꯣꯟꯗ ꯀꯣꯏꯕ ꯆꯠꯁꯤꯅ ꯍꯥꯏꯒꯦ ꯇꯧꯔꯝꯃꯤꯅꯦ ꯅꯪ ꯊꯕꯛ ꯆꯤꯟꯕꯗꯨꯗꯅꯦ ꯑꯩꯅ ꯍꯥꯏꯗꯕ ꯃꯣꯏꯒꯤ ꯑꯗꯨꯝ ꯀꯩꯅꯣ ꯀꯣꯐꯤꯒꯗꯣ ꯌꯥꯎꯏ ꯍꯥꯏꯕꯅꯤꯅꯦ ꯑꯗꯨꯒ ꯕꯤꯌꯨꯁꯨ ꯐꯖꯅꯅꯦ ꯐꯣꯇꯣ ꯈꯔ ꯅꯃꯛꯁꯦ ꯃꯣꯏꯒꯤ ꯍꯦꯛ ꯃꯅꯤꯡꯒꯤ ꯑꯩꯈꯣꯏꯒꯤ ꯃꯦꯔꯤꯒꯣꯜ ꯍꯧꯕꯗꯣ ꯃꯦꯔꯤꯒꯣꯜ ꯍꯧꯕ ꯃꯄꯥꯗꯨꯗ ꯑꯩꯈꯣꯏ ꯐꯣꯇꯣ ꯈꯔ ꯇꯧꯈꯥꯏꯁꯤꯅꯦ ꯈꯔ ꯁꯦꯠꯇꯠꯁꯤꯅꯦ ꯐꯣꯇꯣ ꯈꯔ ꯑꯗꯣ ꯀꯔꯝ ꯀꯥꯟ ꯍꯥꯏꯗꯣꯛꯁꯤꯒꯦ ꯐꯤꯛꯁ ꯇꯥꯁꯦꯕ ꯋꯥꯔꯤ ꯁꯥꯟꯅꯔꯒꯗꯤ ꯐꯤꯛꯁ ꯇꯥꯅ ꯆꯠꯅꯕ ꯍꯣꯠꯅꯁꯦ ꯋꯥꯔꯤ ꯇꯧꯔ ꯂꯣꯏꯔ ꯇꯧꯕꯗꯣ ꯇꯜꯂꯦꯕ ꯑꯥ ꯃꯣꯏ ꯁꯟꯗꯦ ꯍꯥꯡꯕ ꯅꯠꯇꯔꯣ ꯑꯣꯀꯦ ꯍꯣꯏ ꯒꯥꯔꯤ ꯑꯆꯧꯕꯗ ꯃꯈꯣꯏ ꯃꯔꯤ ꯑꯗꯨꯝ ꯆꯠꯂꯁꯤꯅꯦ ꯍꯣꯏ ꯏꯝꯐꯥꯜꯗꯐꯗꯒꯤ ꯑꯩꯈꯣꯏꯁꯨ ꯆꯠꯀꯅꯤ ꯑꯩꯈꯣꯏ ꯃꯥꯆꯧꯕꯤꯍꯣꯏꯗ ꯄꯣꯠ ꯈꯔ ꯄꯤꯒꯗꯕꯅꯦ ꯏꯝꯐꯥꯜꯗ ꯑꯗꯨꯁꯨ ꯄꯥꯏꯁꯤꯜꯂꯛꯑꯒꯦ ꯆꯠꯄꯒꯤ ꯆꯠꯄ ꯑꯗꯨꯝ ꯆꯠꯊꯣꯛꯎꯔꯁꯤ ꯅꯨꯃꯤꯗꯥꯡ ꯑꯗꯨꯝ ꯍꯜꯂꯛꯄ ꯌꯥꯔꯦꯅ ꯄꯨꯡ ꯇꯔꯨꯛ ꯑꯗꯨꯋꯥꯏꯗ ꯑꯗꯨ ꯈꯔ ꯉꯟꯅ ꯊꯣꯛꯈ꯭ꯔꯁꯤ ꯑꯣꯀꯦ ꯑꯩ ꯑꯣꯀꯦ ꯐꯔꯦ ꯏꯇꯥꯎ ꯑꯣꯀꯦ ꯑꯣꯀꯦ ꯐꯔꯦ ꯐꯔꯦ